ꯍꯜꯂꯣ

ꯍꯥꯎ ꯑꯩꯁꯦ ꯈꯔ ꯃꯇꯦꯛ ꯃꯇꯦꯛ ꯑꯣꯏꯅ ꯁꯨꯃꯥꯏꯅ

ꯍꯥꯏꯔꯛꯑꯣ ꯍꯥꯏꯔꯛꯑꯣ ꯀꯌꯥ ꯀꯌꯥ ꯄꯤꯒꯦ ꯑꯣ ꯑꯗꯨꯗꯤ ꯈꯔ ꯍꯣꯡꯕ ꯑꯣꯏ ꯌꯦꯡꯇꯥꯔꯦꯗꯅ ꯆꯥꯅꯕ ꯀꯔꯤ ꯀꯔꯤ ꯂꯩꯒꯦ ꯐꯪꯉꯗꯤ ꯈꯔ ꯏꯁꯄꯤꯁꯦꯜꯗꯕꯨ ꯀꯔꯤ ꯀꯔꯤ ꯂꯩꯒꯦ ꯑꯧ ꯉꯥꯅꯨ ꯊꯣꯡꯕꯗꯣ ꯂꯨꯄꯥ ꯆꯥꯝꯃꯒꯤ ꯂꯧꯇꯥꯔꯦꯗꯅ ꯑꯗꯨꯗꯤ ꯆꯥꯝꯃꯒꯤ ꯑꯗꯒꯤ ꯄꯣꯠꯇꯨꯅ ꯂꯨꯄꯥ ꯆꯅꯤꯒꯤ ꯂꯧꯈꯤꯇꯥꯔꯦ ꯑꯣ ꯑꯗꯨꯗꯤ ꯂꯥꯛꯑꯒꯦ ꯂꯥꯛꯑꯒꯦ ꯍꯣꯏ ꯍꯌꯦꯡ ꯂꯥꯛꯑꯣ ꯊꯝꯃꯣꯁꯦ ꯊꯝꯃꯣꯁꯦ ꯑꯩꯁꯨ ꯇꯨꯝꯒ ꯇꯨꯝꯅꯤꯡꯉꯛꯄꯅꯦ ꯄꯨꯉꯥꯎ ꯉꯥꯎꯈꯠꯂꯦ ꯇꯥꯕ꯭ꯔꯣ ꯍꯣꯏ ꯍꯣꯏ ꯍꯣꯏ ꯁꯛꯍꯦꯟꯕꯤ ꯊꯝꯃꯣ ꯊꯝꯃꯣ